ꯑꯗꯨꯝ ꯑꯣꯇꯣꯃꯦꯇꯤꯛ ꯇ꯭ꯔꯥꯟꯂꯦꯁꯟꯁꯤꯁꯨ ꯑꯗꯨꯗꯒꯤ ꯒꯨꯒꯜ ꯃꯦꯞꯁꯨ ꯑꯗꯨꯝ ꯁꯤꯖꯤꯟꯅꯩ ꯑꯗꯣ ꯑꯣꯇꯣꯃꯦꯇꯤꯛ ꯇ꯭ꯔꯥꯟꯂꯦꯁꯟꯁꯦ ꯑꯩꯉꯣꯟꯗ ꯆꯥꯟꯅꯕ ꯈꯔ ꯋꯥꯠꯂꯦ ꯍꯥꯏꯗꯤ ꯑꯩꯅ ꯑꯦꯛꯁꯄꯤꯔꯦꯟꯁ ꯇꯧꯈꯤꯕꯗ ꯑꯩꯉꯣꯟꯗ ꯈꯔ ꯆꯥꯟꯅꯕ ꯋꯥꯠꯂꯦꯕ ꯑꯗꯨꯅ ꯒꯨꯒꯜ ꯃꯦꯞꯀꯤ ꯑꯣꯏꯅ ꯍꯥꯏꯒꯦ ꯒꯨꯒꯜ ꯃꯦꯞꯁꯤꯗꯤ ꯑꯩ ꯑꯗꯨꯝ ꯁꯤꯖꯤꯟꯅꯩꯑꯕ ꯑꯗꯣ ꯈꯪꯗꯦ ꯊꯑꯣꯏꯀꯤ ꯑꯩꯅ ꯈꯪꯕ ꯃꯐꯝꯗ ꯆꯠꯂꯁꯨ ꯑꯩꯗꯤ ꯑꯗꯨꯝ ꯒꯨꯒꯜ ꯃꯦꯞꯁꯦ ꯇꯧꯔꯒ ꯑꯗꯨꯝ ꯆꯠꯂꯦꯕ ꯍꯥꯏꯗꯤ ꯀꯌꯥꯝ ꯌꯥꯝꯅ ꯆꯥꯟꯅꯒꯦꯗꯣ ꯑꯗꯨꯝ ꯏꯁꯥꯅ ꯌꯦꯡꯅꯤꯡꯕꯒꯤ ꯈꯪꯗꯕ ꯃꯐꯝꯗ ꯆꯠꯂꯁꯨ ꯑꯗꯨꯝ ꯁꯤꯖꯤꯟꯅꯩꯗꯅ ꯑꯗꯨꯗ ꯈꯪꯗꯕ ꯃꯐꯝꯗ ꯆꯠꯄꯗ ꯁꯤꯖꯤꯟꯅꯕꯗ ꯍꯦꯟꯅ ꯅꯨꯡꯉꯥꯏꯅꯕꯍꯥꯏꯅ ꯑꯩꯅ ꯑꯩꯅ ꯑꯈꯪꯕ ꯃꯐꯝꯗ ꯆꯠꯀꯗꯕꯁꯦ ꯁꯤꯁꯨ ꯑꯗꯨꯝ ꯒꯨꯒꯜ ꯃꯦꯞꯇ ꯌꯦꯡꯉꯒ ꯆꯠꯂꯦꯕ ꯍꯥꯏꯗꯤ ꯑꯩꯅ ꯈꯪꯏ ꯃꯐꯝꯗꯨꯒ ꯃꯥꯅ ꯊꯣꯛꯂꯛꯏ ꯃꯐꯝꯁꯤꯒ ꯆꯨꯝꯕ꯭ꯔꯥ ꯆꯥꯟꯅꯕ꯭ꯔꯥ ꯀꯥꯏꯅ ꯏꯁꯥꯅ ꯌꯥꯝꯅ ꯑꯦꯛꯄꯤꯔꯤꯌꯦꯟꯁ ꯇꯧꯅꯤꯡꯕꯗꯣ ꯑꯗꯨꯅ ꯆꯥꯟꯅꯩꯌꯦ ꯑꯗꯨꯝ ꯒꯨꯒꯜ ꯃꯦꯞꯁꯤꯗꯤ ꯌꯥꯝꯅ ꯅꯨꯡꯉꯥꯏ ꯍꯥꯏꯗꯤ ꯑꯦꯛꯖꯦꯛ ꯂꯣꯀꯦꯁꯟꯁꯤ ꯑꯗꯨꯝ ꯍꯥꯏꯌꯦꯕꯀꯣ ꯑꯩꯅ ꯒꯨꯒꯜ ꯃꯦꯞ ꯃꯤ ꯑꯇꯣꯞꯄꯒꯤꯗꯤ ꯈꯪꯗꯦ ꯑꯩꯅ ꯒꯨꯒꯜ ꯃꯦꯞ ꯍꯦꯛ ꯑꯣꯟ ꯇꯧꯔꯒ ꯆꯠꯄ ꯃꯐꯝꯁꯦ ꯅꯣꯡꯃꯇ ꯁꯣꯏꯗ꯭ꯔꯤꯑꯕ ꯑꯗꯨꯅ ꯑꯩꯗꯤ ꯊꯧꯑꯣꯏꯀꯤ ꯑꯗꯨꯝ ꯑꯩꯅ ꯑꯁꯤꯒꯨꯝꯕ ꯃꯌꯥꯝꯁꯤ ꯆꯨꯝꯃꯤ ꯂꯥꯜꯂꯤ ꯑꯣꯔ ꯑꯩꯅ ꯒꯨꯒꯜ ꯃꯦꯞꯁꯦ ꯇ꯭ꯔꯁꯇꯦꯠ ꯑꯣꯏꯅꯕꯒꯤ ꯗꯃꯛꯇꯀꯣ ꯊꯥꯖꯅꯕꯒꯤ ꯗꯃꯛꯇ ꯑꯩ ꯑꯗꯨꯝ ꯑꯩꯅ ꯈꯪꯕ ꯃꯐꯝꯗ ꯑꯗꯨꯝ ꯑꯣꯟ ꯇꯧꯔꯒ ꯆꯠꯂꯦ ꯑꯗꯨꯅ ꯑꯗꯨꯝ ꯑꯩꯅ ꯈꯪꯗꯕ ꯃꯐꯝ ꯑꯩꯅ ꯈꯪꯕ ꯃꯐꯝꯗꯨꯗ ꯑꯣꯟ ꯇꯧꯔꯒ ꯆꯠꯄꯗꯨꯗ ꯑꯗꯨꯝ ꯒꯨꯒꯜ ꯃꯦꯞꯇ ꯊꯣꯛꯂꯛꯏꯗꯨꯅ ꯑꯗꯨꯝ ꯆꯨꯝꯕꯅꯤꯅ ꯑꯩꯅ ꯈꯪꯗꯕ ꯃꯐꯝꯗ ꯑꯣꯟ ꯇꯧꯔꯒ ꯆꯠꯄꯗꯁꯨ ꯑꯩ ꯀꯔꯤꯝꯇ ꯆꯤꯡꯅꯕ ꯂꯩꯇꯦ ꯒꯨꯒꯜ ꯃꯦꯞꯁꯤꯗꯤ ꯑꯗꯨꯝ ꯑꯩꯉꯣꯟꯗ ꯌꯥꯝꯅ ꯆꯥꯟꯅꯩ ꯑꯩꯉꯣꯟꯗꯗ ꯅꯠꯇꯦ ꯁꯤꯁꯦ ꯑꯗꯨꯝ ꯃꯤ ꯈꯨꯗꯤꯡꯃꯛ ꯆꯥꯟꯅꯔꯝꯒꯅꯤ ꯒꯨꯒꯜ ꯃꯦꯞꯇꯤ ꯌꯥꯝꯅ ꯑꯆꯨꯝꯕ ꯑꯁꯦꯡꯕ ꯑꯦꯛꯖꯦꯛ ꯑꯣꯏꯕꯗꯣ ꯑꯗꯨ ꯉꯥꯛꯇ ꯍꯥꯏ ꯑꯗꯨꯟ ꯒꯨꯒꯜ ꯃꯦꯞꯁꯤꯗꯤ ꯑꯗꯨꯝ ꯑꯦꯀꯨꯔꯦꯠ ꯑꯣꯏ ꯑꯩꯈꯣꯏꯗ